ꯆꯥꯎꯈꯠꯂꯛꯄꯒꯤ ꯃꯇꯨꯡ ꯏꯟꯅ ꯑꯩꯈꯣꯏꯒꯤ ꯇ꯭ꯔꯥꯟꯁꯄꯣꯔꯠꯁꯤꯡꯁꯤꯗ ꯑꯩꯈꯣꯏ ꯇꯦꯛꯅꯣꯂꯣꯖꯤꯅ ꯃꯇꯦꯡ ꯀꯌꯥ ꯑꯃ ꯄꯥꯡꯉꯦ ꯑꯩꯈꯣꯏꯅ ꯕꯁꯁꯤꯡ ꯇꯤꯀꯦꯠ ꯀꯛꯄꯗ ꯑꯣꯏꯔꯁꯨ ꯀꯝꯄ꯭ꯌꯨꯇꯔꯗ ꯑꯗꯨꯝ ꯁꯤꯖꯤꯟꯅꯗꯨꯅ ꯇꯤꯀꯦꯠ ꯀꯛꯄ ꯇ꯭ꯔꯦꯟ ꯇꯤꯀꯦꯠ ꯑꯣꯏꯔꯒꯁꯨ ꯐ꯭ꯂꯥꯏꯠ ꯇꯤꯀꯦꯠ ꯑꯣꯏꯔꯁꯨ ꯑꯩꯈꯣꯏꯅ ꯑꯦꯞ ꯑꯃ ꯑꯗꯨꯝ ꯆꯤꯡꯉꯒ ꯐ꯭ꯂꯥꯏꯠ ꯇꯤꯀꯦꯠꯁꯦ ꯀꯌꯥꯝ ꯍꯣꯡꯕ ꯑꯣꯔ ꯄꯩꯁꯥ ꯀꯌꯥꯝꯅ ꯆꯪꯕ ꯄꯨꯡ ꯀꯌꯥ ꯆꯪꯕ ꯁꯤꯅꯆꯤꯡꯕꯁꯨ ꯃꯌꯥꯝ ꯑꯁꯦ ꯑꯩꯈꯣꯏꯅ ꯑꯩꯈꯣꯏ ꯆꯥꯎꯈꯠꯂꯛꯄꯒꯤ ꯃꯇꯨꯡ ꯏꯟꯅ ꯀꯝꯄ꯭ꯌꯨꯇꯔꯒꯤꯗ ꯆꯪꯉꯒ ꯁꯤꯖꯤꯟꯅꯕꯗ ꯂꯣꯏꯅꯃꯛ ꯈꯨꯗꯣꯡ ꯆꯥꯕ ꯀꯌꯥ ꯑꯃ ꯐꯪꯉꯦꯅ ꯍꯥꯏꯖꯒꯦ